ꯁꯤ ꯇꯦꯟꯊꯥꯒꯤ ꯉꯥꯒꯤ ꯅꯠꯇ꯭ꯔꯣ ꯉꯥꯁꯤ ꯀꯔꯝ ꯀꯔꯝꯕ ꯃꯑꯣꯡ ꯀꯔꯝ ꯀꯔꯝꯕ ꯉꯥ ꯂꯩꯒꯦ ꯑꯩꯁꯦ ꯃꯈꯜ ꯈꯔꯒꯤ ꯉꯥ ꯂꯧꯒꯗꯕꯅꯦ ꯄꯦꯡꯕꯥ ꯂꯩꯇ꯭ꯔꯣ ꯇꯨꯡꯍꯟꯕꯤ ꯃꯆꯥꯒꯨꯝꯕꯗꯤ ꯂꯩꯒꯗ꯭ꯔꯣ ꯑꯗꯨ ꯀꯤꯂꯣ ꯀꯤꯂꯣꯁꯦ ꯑꯗꯨꯝ ꯈꯔ ꯂꯧ ꯀꯤꯂꯣ ꯇꯔꯥꯃꯨꯛ ꯂꯧꯒꯗꯕꯅꯦ ꯑꯗꯨ ꯍꯣꯡꯅ ꯑꯗꯨ ꯀꯤꯂꯣꯗ ꯔꯧꯗꯨ ꯀꯌꯥ ꯄꯤꯒꯦ ꯇꯨꯡꯍꯟꯕꯤꯅ ꯀꯌꯥ ꯄꯤꯕ ꯔꯧꯁꯤ ꯔꯧꯁꯤ ꯀꯤꯂꯣ ꯀꯌꯥꯃꯨꯛꯀ ꯇꯥꯔꯒꯦ ꯀꯤꯂꯣ ꯑꯍꯨꯝ ꯃꯔꯤ ꯇꯥꯕ ꯂꯩꯔꯣꯏꯗ꯭ꯔꯣ